ꯃꯥꯔꯁꯦꯜ ꯑꯥꯔꯠꯁꯦ ꯑꯩ ꯌꯥꯝꯅ ꯄꯤꯛꯂꯤꯉꯩꯗꯒꯤ ꯍꯧꯅ ꯑꯩ ꯌꯥꯝ ꯄꯥꯝꯖꯔꯛꯏ ꯑꯗꯨꯕꯨ ꯑꯩ ꯏꯁꯥ ꯅꯨꯄꯤ ꯑꯣꯏꯕꯅꯤꯅ ꯆꯠꯂꯒ ꯑꯩꯈꯣꯏꯒꯤ ꯃꯐꯝꯗꯨꯗ ꯑꯩꯒꯤ ꯄꯣꯛꯅꯐꯝ ꯍꯥꯏ ꯇꯥꯔꯒꯗꯤ ꯑꯩꯒꯤ ꯄꯧꯔꯥꯕꯤ ꯍꯥꯏꯔꯤꯕ ꯈꯨꯡꯒꯪꯗꯨꯗ ꯃꯥꯔꯁꯦꯜ ꯑꯥꯔꯠ ꯇꯝꯐꯝ ꯂꯩꯇꯦ ꯑꯗꯨꯅ ꯑꯩ ꯌꯥꯎꯅꯤꯡꯉꯒꯁꯨ ꯑꯩ ꯌꯥꯎꯕ ꯐꯪꯖꯗꯅ ꯂꯥꯛꯈꯤ ꯑꯩ ꯑꯩꯅ ꯌꯥꯎꯕ ꯍꯧꯔꯛꯄꯁꯦ ꯆꯍꯤ ꯇꯔꯥꯒ ꯃꯉꯥꯗꯒꯤ ꯍꯧꯖꯔꯛꯏ ꯑꯩ ꯍꯥꯏꯗꯤ

ꯑꯩ ꯂꯥꯛꯂꯒ ꯑꯗꯨꯗꯒꯤ ꯄꯦꯁꯦꯟꯖꯔ ꯇꯣꯡꯗꯨꯅ ꯑꯩꯅ ꯈꯨꯃꯟ ꯂꯝ ꯀꯩꯅꯣꯒꯤ ꯂꯝꯂꯣꯡꯒꯤ

ꯈꯣꯡꯒꯤ ꯑꯅꯥꯕ ꯑꯃꯈꯛ ꯌꯥꯎꯁꯤꯜꯂꯛꯄꯗꯒꯤ ꯑꯩꯁꯦ ꯑꯗꯨꯃꯥꯏꯅ ꯑꯩꯅ ꯌꯥꯎꯅꯤꯡ ꯌꯥꯎꯅꯤꯡꯅ ꯌꯥꯎꯕ ꯐꯪꯗꯦ